ꯍꯜꯂꯣ ꯀꯩꯅꯣꯝꯇ ꯍꯪꯖꯒꯦꯕ ꯁꯤꯕꯨ ꯀꯣꯅꯨꯡ ꯃꯉꯥꯡꯗ ꯂꯩꯕ ꯒꯣꯕꯤꯟꯗꯖꯤ ꯇꯦꯝꯄꯜꯒꯤ ꯑꯗꯨꯋꯥꯏꯗ ꯂꯩꯕ ꯃꯤ ꯑꯣꯏꯕꯤꯔꯕꯣ

ꯑꯩꯁꯤ ꯑꯗꯨꯗ ꯒꯣꯕꯤꯟꯗꯖꯤ ꯇꯦꯝꯄꯜꯗꯣ ꯑꯩꯈꯣꯏ ꯑꯗꯨꯝ ꯀꯣꯏꯕ ꯑꯣꯏꯅ ꯂꯥꯛꯅꯤꯡꯕ ꯍꯥꯏꯕꯇꯥꯔꯦ ꯑꯗꯣ ꯁꯨꯝ ꯑꯣ ꯃꯤ ꯂꯥꯛꯄꯁꯦ ꯑꯩꯈꯣꯏ ꯏꯃꯥꯟꯅꯕ ꯈꯔ ꯇꯧꯔꯒ ꯑꯩꯈꯣꯏ ꯃꯤ ꯃꯉꯥ ꯇꯔꯨꯛ ꯇꯔꯦꯠꯃꯨꯛ ꯂꯥꯛꯀꯦ ꯇꯧꯕꯅꯤ ꯑꯗꯨ ꯃꯥꯁꯤ ꯑꯗꯨꯝ ꯑꯦ ꯅꯨꯃꯤꯠ ꯑꯗꯨꯝ ꯑꯦꯅꯤ ꯇꯥꯏꯝ ꯑꯗꯨꯝ ꯆꯪꯅꯤꯡꯕꯗ ꯆꯪꯕ ꯌꯥꯕ꯭ꯔ ꯄꯨꯡ ꯂꯩꯕ꯭ꯔ ꯅꯨꯃꯤꯠ ꯂꯩꯕ꯭ꯔ ꯀꯃꯥꯏꯅ ꯇꯧꯕꯅꯣ ꯑꯣ ꯄꯨꯡ ꯀꯌꯥꯗꯩ ꯀꯌ ꯐꯥꯎ ꯄꯨꯡ ꯀꯌꯥꯗꯩ ꯀꯌꯥꯐꯥꯎ ꯑꯣꯏꯗꯣꯏꯅꯣ ꯑꯣ ꯑꯗꯨ ꯅꯨꯃꯤꯠꯇꯤ ꯁꯟꯗꯦ ꯃꯟꯗꯦ ꯑꯗꯨꯝ ꯑꯦꯅꯤ ꯇꯥꯏꯝ ꯆꯪꯕ ꯌꯥꯕ꯭ꯔꯣ ꯀꯃꯥꯏꯅ ꯇꯧꯕ ꯑꯣ ꯑꯗꯨ ꯃꯥꯁꯤ ꯍꯥꯏꯗꯤ ꯃꯥ ꯆꯪꯕꯒꯤ ꯗ꯭ꯔꯦꯁꯁꯤ ꯇꯣꯉꯥꯟꯅ ꯁꯦꯠꯀꯗ꯭ꯔ ꯅꯠꯇ꯭ꯔꯒ ꯑꯩꯈꯣꯏ ꯆꯨꯝꯅ ꯁꯦꯠꯄ ꯗ꯭ꯔꯦꯁꯇꯨꯅ ꯑꯗꯨꯝ ꯆꯪꯕ ꯌꯥꯒꯗ꯭ꯔꯣ ꯀꯃꯥꯏ ꯇꯧꯕ ꯑꯣ ꯑꯩꯈꯣꯏꯁꯤ ꯌꯥꯝ ꯂꯥꯞꯅ ꯂꯥꯛꯄꯅꯤꯅ ꯍꯟꯕꯁꯨ ꯑꯗꯨꯝ ꯐꯔꯛ ꯇꯥꯗꯧꯕ ꯑꯩꯈꯣꯏ ꯅꯨꯃꯤꯠ ꯅꯤꯅꯤ ꯍꯨꯝꯅꯤ ꯑꯗꯨꯝ ꯂꯩꯖꯒꯦ ꯇꯧꯃꯤ ꯑꯗꯣ ꯂꯩꯐꯝ ꯈꯣꯠꯐꯝꯁꯤ ꯔꯦꯟꯒꯨꯝꯕ ꯂꯩꯒꯗ꯭ꯔꯣ ꯍꯣꯇꯦꯜꯒꯨꯝꯕ ꯂꯩꯒꯗ꯭ꯔꯣ ꯀꯃꯥꯏꯅ ꯇꯧꯏ ꯑꯣ ꯃꯥꯒꯤ ꯑꯅꯛꯄ ꯑꯗꯨꯋꯥꯏꯗ ꯂꯩꯒꯗꯕ ꯅꯠꯇ꯭ꯔꯣ ꯑꯥ ꯃꯤ ꯇꯔꯦꯠꯃꯨꯛ ꯂꯥꯛꯑꯅꯤ

ꯑꯗꯨ ꯆꯥꯕ ꯊꯛꯄꯁꯤ ꯔꯦꯟꯗ ꯂꯩꯔꯒꯅ ꯑꯗꯨꯝ ꯑꯩꯈꯣꯏꯅ ꯍꯣꯇꯦꯜꯗꯩ ꯂꯩꯔꯁꯨ ꯌꯥꯔꯦ ꯍꯣꯇꯦꯜꯗ ꯂꯩꯔꯒꯕꯨꯗꯤ ꯃꯣꯏꯅ ꯑꯗꯨꯝ ꯄꯤꯔꯅꯤ ꯑꯣ ꯑꯗꯨ ꯃꯥꯁꯤ ꯆꯪꯕꯁꯤ ꯑꯃꯨꯛꯇ ꯃꯤ ꯀꯌꯥꯃꯨꯛ ꯄꯨꯟꯅ ꯑꯗꯨꯝ ꯆꯪꯕ ꯌꯥꯒꯗ꯭ꯔ ꯇꯣꯉꯥꯟ ꯇꯣꯉꯥꯟꯅ ꯆꯪꯒꯗ꯭ꯔ ꯀꯃꯥꯏꯅ ꯇꯧꯒꯅꯤ ꯑꯣ ꯄꯨꯂꯞ ꯆꯪꯕ ꯌꯥꯏꯌꯦꯕ ꯑꯗꯨ ꯑꯣ ꯑꯗꯨ ꯃꯥ ꯆꯪꯕꯁꯤ ꯇꯤꯛꯀꯦꯠ ꯀꯛꯑꯒ ꯆꯪꯒꯗ꯭ꯔ ꯑꯗꯣ ꯀꯃꯥꯏꯅ ꯒꯦꯠꯇ ꯇꯤꯛꯀꯦꯠ ꯀꯛꯀꯗ꯭ꯔ ꯀꯃꯥꯏꯅ ꯆꯪꯒꯅꯤꯅꯣ ꯑꯣ ꯇꯤꯛꯀꯦꯠꯀꯤ ꯄ꯭ꯔꯥꯏꯁꯁꯤꯅ ꯀꯌꯥꯃꯨꯛ ꯑꯣꯏꯗꯣꯔꯤꯅꯣ ꯑꯣ ꯐꯔꯦ ꯐꯔꯦ ꯑꯗꯣ ꯃꯥꯒꯤ ꯇꯦꯝꯄꯜꯁꯤ ꯀꯣꯏꯅ ꯆꯠꯄꯁꯦ ꯃꯇꯝ ꯀꯌꯥꯃꯨꯛ ꯆꯪꯒꯦ ꯀꯌꯥꯝ ꯆꯥꯎꯕ ꯄꯣꯠꯅꯣꯗꯣ ꯍꯥꯏꯐꯦꯠꯇꯪ ꯍꯥꯏꯕꯤꯔꯛꯑꯣꯅꯦ ꯑꯣ ꯑꯗꯣ ꯃꯣꯏꯒꯤ ꯆꯪꯕꯗ ꯆꯠꯄꯗ ꯁꯦꯟꯅꯕꯤꯅꯤꯡꯉꯥꯏ ꯃꯤ ꯂꯩꯒꯗ꯭ꯔ ꯑꯗꯣ ꯁꯦꯟꯅꯉꯥꯏ ꯃꯤ ꯂꯩꯒꯗ꯭ꯔ ꯅꯠꯇ꯭ꯔꯒ ꯑꯩꯈꯣꯏꯅ ꯑꯗꯨꯝ ꯈꯪꯖꯒꯗ꯭ꯔꯣ ꯆꯠꯄꯁꯦ

ꯑꯣ ꯐꯔꯦ ꯐꯔꯦ ꯑꯗꯨꯗꯤ ꯃꯣꯏ ꯃꯤꯁꯨ ꯂꯩꯒꯗꯃꯤꯅ ꯍꯪꯉ ꯍꯪꯉꯒ ꯇꯧꯔꯒꯦ ꯑꯗꯨ ꯍꯣꯏ ꯅꯣꯡꯃ ꯂꯥꯛꯅꯉꯥꯏ ꯇꯧꯔꯒꯦ ꯍꯣꯏ ꯍꯣꯏ ꯑꯗꯨꯝ ꯂꯥꯛꯑꯒ ꯄꯥꯎ ꯐꯥꯎꯅꯔꯁꯤ ꯑꯗꯨꯗꯤ ꯑꯣ ꯐꯔꯦ ꯐꯔꯦ ꯑꯗꯨꯗꯤ